ꯑꯩꯅ ꯈꯪꯖꯕꯗ ꯑꯩꯒꯤ ꯑꯔꯤꯕ ꯐꯣꯇꯣ ꯅꯥꯏꯟꯇꯤꯟ ꯁꯕꯦꯟꯇꯤꯁꯇ ꯅꯝꯕ ꯑꯩꯠꯇꯤꯁꯇ ꯅꯝꯕꯁꯤꯡꯗꯨꯒꯤ ꯍꯥꯔꯠ ꯀꯣꯄꯤꯁꯤꯉꯁꯨ ꯂꯩꯔꯤ ꯑꯗꯨꯕꯨ ꯑꯔꯤꯕ ꯍꯥꯔꯠ ꯀꯣꯄꯤꯒꯤ ꯐꯤꯂꯝꯒ ꯍꯧꯖꯤꯛ ꯑꯅꯧꯕ ꯊꯣꯛꯂꯛꯏꯕ ꯗꯤꯖꯤꯇꯦꯜꯒꯤ ꯐꯣꯇꯣꯒꯤ ꯀ꯭ꯋꯥꯂꯤꯇꯤ ꯑꯁꯤ ꯌꯥꯝ ꯈꯦꯅꯔꯦ ꯑꯗꯨꯕꯨ ꯑꯔꯤꯕꯁꯤ ꯐꯣꯇꯣꯁꯤꯡꯁꯤ ꯍꯥꯔꯠ ꯀꯣꯄꯤ ꯂꯩꯕꯅꯤꯅ ꯃꯗꯨ ꯌꯦꯡꯂꯨꯔꯒ ꯑꯩꯅ ꯅꯤꯡꯁꯤꯡꯕ ꯉꯝꯕꯗꯤ ꯃꯐꯝ ꯑꯁꯤꯗ ꯑꯩꯅ ꯆꯠꯂꯨꯕꯗ ꯅꯝꯃꯛꯄꯅꯤ ꯁꯤꯒꯨꯝꯕ ꯑꯣꯀꯦꯖꯟꯗ ꯅꯝꯕꯅꯤ ꯍꯥꯏꯕꯗꯤ ꯐꯣꯇꯣꯗꯨ ꯄꯨꯊꯣꯔꯛꯄꯗ ꯃꯦꯃꯣꯔꯤꯗꯨ ꯑꯩꯈꯣꯏꯒꯤ ꯑꯔꯤꯕ ꯀꯝꯄꯨꯇ꯭ꯔꯗ ꯎꯨꯡꯉꯒ ꯊꯣꯛꯂꯛꯄꯗꯧꯅ ꯑꯩꯒꯤ ꯕ꯭ꯔꯦꯟꯗ ꯂꯥꯛꯑꯒ ꯑꯩꯅ ꯀꯅꯥꯒꯨꯝꯕ ꯑꯃꯗ ꯋꯥꯔꯤ ꯂꯤꯕ ꯉꯝꯃꯤ ꯑꯅꯧꯕꯁꯤꯅ ꯃꯐꯝ ꯃꯇꯝꯗꯨ ꯔꯣꯀꯦꯁꯟ ꯑꯗꯒꯤ ꯖꯤ ꯄꯤ ꯑꯦꯁꯀꯤ ꯌꯥꯎꯔꯒ ꯇꯥꯔꯤꯛ ꯄꯨꯡ ꯂꯣꯏꯅꯃꯛ ꯊꯣꯛꯍꯟꯕ ꯌꯥꯕꯅꯤꯅ ꯃꯗꯨꯒꯤ ꯈꯨꯗꯣꯡꯆꯥꯕ ꯑꯃꯗꯤ ꯂꯩ ꯑꯗꯣ ꯈꯦꯅꯕ ꯍꯥꯏꯕꯕꯨ ꯑꯔꯤꯕꯁꯤꯅ ꯁ꯭ꯇꯣꯔ ꯇꯧꯕꯗ ꯈꯔ ꯋꯥꯏ ꯑꯗꯨꯒ ꯊꯝꯕꯗ ꯀꯨꯏꯅ ꯊꯝꯃꯛꯑꯒꯁꯨ ꯀꯂ꯭ꯔ ꯐꯣꯇꯣꯗꯨ ꯅꯥꯏꯟꯇꯤꯟ ꯁꯕꯦꯟꯇꯤꯁ ꯑꯗ꯭ꯋꯥꯏꯗ ꯃꯤꯠ ꯁꯕꯦꯟꯇꯤꯁꯇꯒꯤ ꯏꯟꯗꯤꯌꯥꯗꯗꯤ ꯐꯪꯕ ꯍꯧꯔꯦ ꯑꯩꯅ ꯍꯥꯏꯔꯤꯕꯁꯤ ꯃꯃꯥꯡꯗ ꯍꯥꯟꯅ ꯐꯪꯕꯁꯨ ꯍꯧꯔꯝꯒꯅꯤ ꯑꯗꯨꯕꯨ ꯁꯕꯦꯟꯇꯤꯁꯗ ꯃꯤꯠ ꯁꯕꯦꯟꯇꯤꯁꯇꯒꯤ ꯀꯂ꯭ꯔ ꯐꯤꯂꯝ ꯔꯣꯜ ꯐꯪꯏ ꯑꯗꯨ ꯅꯝꯃꯤ ꯁ꯭ꯇꯤꯜ ꯀꯦꯃꯦꯔꯥꯅ ꯅꯝꯃꯛꯄ ꯔꯤꯖꯜꯁꯤꯡꯗꯨ ꯐꯖꯕꯗꯤ ꯋꯥꯠꯂꯤ ꯍꯧꯖꯤꯛ ꯌꯦꯡꯂꯨꯕꯗ ꯑꯣ ꯃꯇꯝꯗꯨꯗ ꯅꯝꯂꯝꯕꯅꯤꯀꯣ ꯍꯥꯏꯔꯒ ꯁꯤꯜꯚꯔ ꯃꯦꯃꯣꯔꯤ ꯍꯥꯏꯕꯇꯥꯔꯦ ꯑꯩꯅ ꯃꯇꯝꯗꯨꯗ ꯃꯐꯝ ꯑꯗꯨꯗ ꯆꯠꯂꯒ ꯑꯗꯨꯒꯨꯝꯕ ꯃꯔꯨꯞ ꯃꯄꯥꯡꯗꯨꯒ ꯑꯗꯨꯒꯨꯝꯕ ꯑꯣꯀꯦꯖꯟꯗ ꯅꯝꯕꯅꯤ ꯍꯥꯏꯕ ꯅꯤꯡꯁꯤꯡꯕ ꯅꯠꯇꯅ ꯑꯇꯩ ꯊꯣꯏꯗꯣꯛꯄ ꯍꯥꯏꯅꯤꯡꯉꯥꯏ ꯂꯩꯇꯦ ꯑꯅꯤꯁꯨꯕꯅ ꯍꯧꯖꯤꯛꯀꯥꯟꯒꯤ ꯑꯅꯧꯕ ꯗꯤꯖꯤꯇꯦꯜ ꯀꯦꯃꯦꯔꯥꯁꯤꯒꯤ ꯈꯨꯗꯣꯡꯆꯥꯕꯁꯤꯅ ꯃꯥꯒꯤ ꯃꯐꯝ ꯃꯇꯝ ꯑꯗꯒꯤ ꯂꯣꯀꯦꯁꯟꯁꯤ ꯀꯦꯃꯦꯔꯥꯗ ꯃꯐꯝꯗ ꯂꯣꯏꯅ ꯊꯣꯛꯏ ꯑꯗꯨꯒ ꯑꯇꯣꯞꯄ ꯑꯃꯅ ꯑꯩꯅ ꯄꯥꯏꯖꯔꯤꯕ ꯐꯣꯟꯁꯤꯗ ꯅꯝꯈꯤꯕ ꯆꯍꯤ ꯇꯔꯦꯠ ꯅꯤꯄꯥꯜ ꯃꯃꯥꯡꯗ ꯅꯝꯈꯤꯕꯗꯨꯁꯨ ꯇꯥꯔꯤꯛ ꯇꯥꯔꯤꯛꯇꯨꯗ ꯑꯩꯅ ꯊꯣꯛꯑꯒ ꯌꯦꯡꯕ ꯐꯥꯎꯕ ꯌꯥꯏ ꯑꯗꯣ ꯍꯥꯏꯔꯤꯕ ꯑꯔꯤꯕ ꯍꯥꯔꯠ ꯀꯣꯄꯤꯁꯤꯡꯗꯨꯗꯤ ꯐꯣꯇꯣꯁꯤꯡ ꯑꯗꯨꯗꯤ ꯑꯜꯕꯝ ꯑꯗꯨ ꯐꯥꯛꯑꯒ ꯌꯦꯡꯕ ꯅꯠꯇꯅ ꯑꯗꯨꯗꯒꯤ ꯍꯦꯟꯅ ꯈꯨꯗꯣꯡꯆꯥꯕ ꯊꯣꯏꯗꯣꯛꯄ ꯂꯩꯇꯦ ꯍꯥꯏꯅ ꯈꯜꯂꯤ ꯑꯗꯨꯕꯨ ꯃꯁꯤꯗ ꯑꯩꯅ ꯁꯦꯟꯗꯤꯃꯦꯟꯇꯜ ꯑꯣꯏꯅꯤꯡꯉꯥꯏ ꯃꯔꯝꯁꯨ ꯂꯩꯇꯦ ꯍꯥꯏꯅ ꯈꯜꯂꯤ ꯑꯣꯡꯂꯤ ꯊꯤꯡ ꯏꯁ ꯗꯦꯠ ꯁꯤꯜꯚꯔ ꯃꯦꯃꯣꯔꯤ ꯃꯇꯝꯗꯨꯒꯤꯗ ꯔꯤꯀꯜꯂꯦꯛ ꯇꯧꯔꯛꯄ ꯍꯥꯏꯗꯤ ꯅꯤꯡꯁꯤꯡꯂꯛꯄ ꯑꯗꯣ ꯑꯗꯨꯒꯨꯝꯕ ꯑꯣꯀꯦꯖꯟꯗ ꯅꯝꯈꯤꯕꯅꯤ ꯒ꯭ꯔꯨꯞ ꯑꯩꯒꯤ ꯃꯔꯨꯞ ꯃꯄꯥꯡ ꯑꯗꯨ ꯄꯨꯟꯈꯤꯕꯅꯤ ꯍꯥꯏꯕꯗꯨ ꯅꯤꯡꯁꯤꯡꯕ ꯅꯠꯇꯅ ꯑꯦꯛꯆꯨꯋꯦꯜ ꯗꯦꯠꯇꯨꯗꯤ ꯅꯤꯡꯁꯤꯡꯗꯕ ꯐꯥꯎꯕ ꯌꯥꯎꯏ